ꯑꯩꯍꯥꯛꯅ ꯄꯥꯝꯖꯔꯤꯕ ꯑꯁꯤ ꯀꯟꯇꯤꯅꯦꯟꯇꯦꯜ ꯐꯨꯠꯁꯁꯤꯡꯅꯤ ꯍꯥꯏꯕꯗꯤ ꯃꯣꯃꯣꯒꯨꯝꯕ ꯆꯧ ꯍꯧꯕꯒꯨꯝꯕ ꯑꯁꯤꯒꯨꯝꯕ ꯃꯊꯦꯜꯁꯤꯡ ꯑꯁꯤꯅꯤ ꯍꯥꯏꯔꯤꯕꯁꯤꯡ ꯑꯁꯦ ꯑꯩꯍꯥꯛꯅ ꯄꯥꯝꯂꯤꯕꯒꯤ ꯃꯔꯝꯗꯤ ꯃꯣꯃꯣꯒꯨꯝꯕ ꯁ꯭ꯇꯤꯝ ꯗ ꯁꯦꯝꯕ ꯃꯣꯃꯣꯒꯨꯝꯕꯁꯤ ꯆꯥꯛꯀꯤ ꯃꯍꯨꯠꯇ ꯅꯣꯡꯐꯥꯗꯣꯛ ꯑꯗꯨꯝ ꯃꯣꯃꯣ ꯑꯣꯏꯅ ꯆꯥꯕꯁꯨ ꯌꯥꯏ ꯏꯁꯥꯗꯁꯨ ꯍꯦꯜꯊꯤ ꯑꯣꯏꯍꯟꯕ ꯑꯗꯨꯒꯨꯝꯕ ꯃꯈꯜꯒꯤ ꯆꯤꯟꯖꯥꯛꯁꯤꯡꯅꯤ ꯑꯗꯨꯅ ꯍꯥꯏꯔꯤꯕ ꯀꯟꯇꯤꯅꯦꯟꯇꯦꯜ ꯐꯨꯠꯁꯤꯡꯑꯁꯤ ꯑꯩꯍꯥꯛꯅ ꯁꯦꯝꯕ ꯁꯥꯕ ꯑꯃꯁꯨꯡ ꯆꯥꯕ ꯄꯥꯝꯖꯔꯤꯕꯅꯤ